ꯍꯥꯎ ꯍꯥꯎ ꯑ ꯑꯣ ꯎꯗꯕ ꯀꯨꯏꯔꯦꯅꯦ ꯚꯥꯏ ꯑꯥꯏ ꯅꯨꯡꯉꯥꯏꯔꯤꯕꯣ

ꯑꯁ ꯑꯗꯨꯝ ꯅꯨꯡꯉꯥꯏꯔꯤ ꯚꯥꯏ ꯑꯩꯁꯨ ꯃꯃꯥꯍꯣꯏꯁꯨ ꯑꯗꯨꯝ ꯐꯖꯅ ꯂꯩ ꯀꯃꯥꯏꯅ ꯇꯧꯔꯤꯒꯦ ꯅꯣꯏ ꯃꯃꯥꯍꯣꯏꯗꯤ ꯎꯝ ꯅꯣꯡꯐꯥꯗꯣꯛꯁꯨ ꯅꯣꯡ ꯐꯥꯗꯣꯛꯁꯨ ꯀꯣꯏꯔꯛꯎꯗꯅ ꯁꯨꯝ

ꯑꯦ ꯀꯣꯏꯔꯛꯑꯣ ꯀꯣꯏꯔꯛꯑꯣ ꯁꯣꯝꯗ ꯑꯩꯈꯣꯏꯒꯤꯁꯤ ꯀꯛꯆꯤꯡ ꯇꯨꯔꯦꯜ ꯋꯥꯡꯃ ꯅꯤꯡꯊꯧ ꯄꯔꯦꯡ ꯑꯥ ꯁꯥꯡꯃꯟꯗꯅ ꯉꯥꯎꯔꯕ ꯑꯦ ꯂꯩ ꯂꯩ ꯀꯛꯆꯤꯡ ꯕꯣꯔꯥ ꯂꯩ ꯑꯦ ꯂꯥꯛꯇ ꯂꯥꯛꯑꯣꯅꯦ ꯀꯛꯆꯤꯡ ꯕꯣꯔꯥ ꯄꯤꯖꯗꯣꯏꯅꯤꯅꯦ ꯄꯩꯉꯩ ꯍꯣꯏꯅꯦ ꯑꯁ ꯂꯥꯛꯇ ꯂꯥꯛꯑꯣ ꯁꯤꯅꯤ ꯍꯣꯏꯅꯦ ꯀꯨꯏꯔꯦ ꯐꯖꯅ ꯀꯨꯏꯔꯦ ꯀꯥꯏꯗꯩ ꯆꯍꯤ ꯐꯅꯌꯥꯝ ꯌꯥꯝꯁꯤꯜꯂꯛꯑꯦ ꯊꯦꯡꯅꯗꯕꯁꯨ ꯑꯩꯁꯨ ꯅꯪ ꯀꯔꯝ ꯀꯥꯟꯗ ꯂꯥꯛꯀꯦꯅ ꯍꯪꯁꯤꯔꯥꯅ ꯈꯜꯂꯝꯃꯤꯅꯤꯅꯦ

ꯑꯦ ꯈꯪꯉꯤ ꯈꯪꯉꯤ ꯀꯛꯆꯤꯡ ꯕꯣꯔꯥ ꯁꯥꯕꯩ ꯅꯤꯌꯣꯝ ꯑꯦ ꯀꯩꯗꯧꯕꯩ ꯈꯪꯉꯣꯏꯗꯣꯏꯅꯣ ꯑꯣ ꯑꯗꯨ ꯀꯩꯅꯣꯗꯣ ꯆꯦꯡꯗꯣ ꯐꯖꯅ ꯇꯛꯈꯥꯏꯔꯅꯤꯗꯅ ꯌꯥꯝ ꯑꯣꯜꯍꯜꯂꯅꯤ ꯑꯗꯨꯒ ꯇꯣꯠꯂꯒ ꯑꯗꯒꯤ ꯃꯪꯒꯟ ꯀꯩꯅꯣꯗꯣ ꯑꯃ ꯃꯪꯒꯟ ꯑꯄꯣꯞꯄꯗꯣ ꯑꯗꯨꯒ ꯇꯧꯔꯒ ꯀꯩꯅꯣꯗ ꯉꯧꯗꯧꯕ ꯊꯥꯎꯗ ꯍꯣꯏ ꯑꯗꯨ ꯚꯥꯏ ꯈꯔ ꯀꯩꯅꯣ ꯇꯧꯅ ꯂꯥꯛꯎ ꯀꯩꯅꯣ ꯈꯔ ꯉꯟꯅ ꯍꯩꯅꯤ ꯍꯩꯅꯤ ꯌꯥꯝ ꯂꯥꯏꯕꯅꯦꯃꯤ ꯍꯌꯦꯡ ꯚꯤꯗꯤꯑꯣ ꯅꯝꯃ ꯇꯥꯛꯄꯤꯒꯦ ꯍꯥ ꯀꯔꯤ ꯍꯥꯏꯕꯅꯣ ꯚꯥꯏ ꯑꯧ ꯇꯥꯏꯌꯦ ꯇꯥꯏꯌꯦ ꯍꯣꯏꯅꯦ ꯃꯉꯥꯗ ꯅꯠꯇꯦꯅ ꯇꯔꯥꯃꯨꯛ ꯄꯤꯊꯣꯛꯑ ꯂꯣꯏꯔꯦ ꯀꯩꯅꯣ ꯍꯣꯏꯅꯦ ꯌꯥꯏ ꯀꯥꯏꯗꯦ ꯇꯥꯡꯗꯦ ꯇꯥꯡꯗꯦ ꯀꯔꯤ ꯀꯔꯤꯒꯤ ꯂꯩꯕ ꯑꯦ ꯑꯩꯈꯣꯏꯗ ꯀꯣꯏꯔꯛꯑꯒꯕꯣ ꯀꯩꯅꯣ ꯑꯩꯈꯣꯏꯅ ꯄꯤꯗꯅ ꯀꯥꯏ ꯂꯩꯕ ꯁꯦꯔꯥꯟ ꯇꯨꯔꯥꯟ ꯑꯧ ꯍꯣꯏ ꯍꯣꯏ ꯚꯥꯏ